ꯑꯩꯍꯥꯛꯀꯤ ꯖꯤꯂꯥ ꯏꯝꯐꯥꯜ ꯋꯦꯁꯁꯤꯗ ꯑꯩꯈꯣꯏꯅ ꯈ꯭ꯋꯥꯏꯗꯒꯤ ꯊꯕꯛ ꯇꯧꯕ ꯍꯥꯏꯒꯗ꯭ꯔꯥ ꯊꯕꯛꯀꯤꯁꯤ ꯁꯤꯟꯐꯝ ꯑꯁꯤ ꯑꯩꯈꯣꯏꯅ ꯁꯔꯚꯤꯁ ꯄ꯭ꯔꯣꯚꯥꯏꯠ ꯇꯧꯕ ꯍꯥꯏꯕꯗꯤ ꯑꯩꯈꯣꯏꯅ ꯁ꯭ꯀꯨꯜ ꯑꯣꯖꯥꯕꯨ ꯑꯣꯏꯕ꯭ꯔꯥ ꯅꯠꯇ꯭ꯔꯒ ꯑꯩꯈꯣꯏꯅ ꯁꯝ ꯀꯛꯄꯕꯨ ꯑꯣꯏꯕ꯭ꯔꯥ ꯅꯠꯇ꯭ꯔꯒ ꯑꯩꯈꯣꯏꯅ ꯄꯣꯠ ꯆꯩ ꯌꯣꯟꯕꯕꯨ ꯑꯣꯏꯕ꯭ꯔꯥ ꯄꯣꯠꯁꯦ ꯌꯣꯟꯕ ꯈꯣꯠꯄ ꯁꯤ ꯃꯌꯥꯝꯁꯦ ꯑꯩꯈꯣꯏꯅ ꯁꯔꯚꯤꯁ ꯄ꯭ꯔꯣꯚꯥꯏꯠ ꯇꯧꯕꯗ ꯑꯣꯏꯅ ꯆꯤꯡꯕ꯭ꯔꯥꯅ ꯈꯜꯂꯤ ꯑꯩ ꯋꯥꯈꯟꯗ ꯑꯗꯨꯅ ꯏꯝꯐꯥꯜ ꯑꯦꯔꯤꯌꯥꯁꯤꯒꯤ ꯑꯣꯏꯅ ꯏꯝꯐꯥꯜ ꯋꯦꯁ ꯍꯥꯏꯕ ꯖꯤꯂꯥꯁꯤꯒꯤ ꯑꯣꯏꯅꯗꯤ ꯑꯅꯝꯕ ꯁꯤꯟꯐꯝꯁꯤ ꯑꯩꯈꯣꯏ ꯁꯔꯚꯤꯁ ꯄ꯭ꯔꯣꯚꯥꯏꯠ ꯇꯧꯕꯗ ꯑꯣꯏꯅ ꯑꯣꯏ ꯏꯟꯗꯁꯇ꯭ꯔꯤ ꯀꯩꯀꯥꯁꯨ ꯈꯔ ꯈꯔꯗꯤ ꯂꯩ ꯑꯗꯨꯕꯨ ꯌꯥꯝꯅ ꯂꯩꯕꯗꯤ ꯑꯣꯏꯗꯦ ꯑꯗꯨꯒ ꯁꯤꯒꯤ ꯏꯝꯐꯥꯜ ꯋꯦꯁꯀꯤ ꯖꯤꯂꯥꯁꯤꯗ ꯂꯩꯕ ꯃꯤ ꯃꯌꯥꯝꯗꯨꯅ ꯀꯔꯤꯅ ꯍꯦꯟꯅ ꯄꯥꯝꯒꯦ ꯍꯥꯏꯔꯕꯗꯤ ꯑꯩꯈꯣꯏꯒꯤ ꯂꯅꯥꯏꯒꯤ ꯊꯕꯛ ꯅꯠꯇ꯭ꯔꯒ ꯒꯣꯃꯦꯟꯀꯤ ꯊꯕꯛꯁꯤꯗ ꯑꯅꯝꯕꯅ ꯒꯣꯕꯦꯟꯒꯤ ꯊꯕꯛ ꯄꯥꯝꯅꯩ ꯍꯥꯏꯕꯗꯤ ꯒꯣꯃꯦꯟꯒꯤ ꯊꯕꯛꯁꯤꯗꯤ ꯇꯦꯛꯇ ꯀꯥꯏꯗꯅ ꯂꯩ ꯑꯗꯨꯗꯪꯁꯨ ꯅꯠꯇꯅ ꯑꯩꯈꯣꯏꯒꯤ ꯄꯩꯁꯥꯁꯨ ꯍꯦꯟꯅ ꯌꯥꯝꯕ ꯑꯣꯏ ꯍꯧꯖꯤꯛ ꯍꯧꯖꯤꯛꯀꯤ ꯑꯣꯏꯅꯗꯤ ꯑꯗꯨꯕꯨ ꯂꯅꯥꯏꯒꯤ ꯊꯕꯛ ꯀꯩꯀꯥ ꯄꯥꯝꯕꯁꯨ ꯂꯩꯅꯩ ꯕꯠ ꯑꯗꯨꯕꯨ ꯀꯩꯗꯧꯅꯤ ꯑꯩꯈꯣꯏ ꯃꯤ ꯃꯤꯌꯥꯝꯅ ꯄꯥꯝꯕꯗꯤ ꯒꯣꯃꯦꯟꯒꯤ ꯊꯕꯛꯀꯩꯁꯤꯅ ꯍꯦꯟꯅ ꯄꯥꯝꯕ ꯑꯣꯏ ꯑꯗꯨꯒ ꯍꯣꯏ ꯏꯁꯥꯒꯤ ꯑꯣꯏꯅꯗꯤ ꯏꯁꯥꯒꯤ ꯑꯣꯏꯅꯗꯤ ꯏꯁꯥꯃꯛꯁꯨ ꯒꯣꯃꯦꯟꯒꯤ ꯊꯕꯛ ꯄꯥꯝꯖꯩ ꯍꯥꯏꯕꯗꯤ ꯍꯦꯟꯅ ꯄꯩꯁꯥ ꯂꯥꯛꯄ ꯑꯗꯨꯒ ꯇꯦꯛꯇ ꯀꯥꯏꯗꯅ ꯊꯕꯛꯁꯦ ꯑꯗꯨꯝ ꯇꯧꯕ ꯈꯣꯠꯄ ꯍꯥꯏꯕꯁꯤꯒꯤ ꯃꯇꯨꯡꯏꯟꯅ ꯏꯁꯥꯒ ꯑꯣꯏꯅ ꯄꯥꯝꯖꯩ ꯑꯗꯨꯕꯨ ꯑꯩꯅ ꯐꯪꯕ꯭ꯔꯥ ꯍꯥꯏꯕꯗꯤ ꯐꯪꯕꯒꯤ ꯃꯃꯤꯗꯤ ꯎꯗꯦ ꯀꯔꯤꯒꯤꯅꯣ ꯍꯥꯏꯕꯗꯤ ꯑꯩꯈꯣꯏ ꯃꯅꯤꯄꯨꯔꯒꯤ ꯑꯣꯏꯅ ꯑꯩꯈꯣꯏꯒꯤ ꯏꯝꯐꯥꯜ ꯋꯦꯁꯀꯤ ꯑꯣꯏꯅꯗꯤ ꯄꯩꯁꯥꯕꯨ ꯂꯩꯔꯕ ꯁꯪꯒꯕꯨ ꯂꯩꯔꯕ ꯑꯗꯨꯗꯤ ꯒꯣꯃꯦꯟꯒꯤ ꯊꯕꯛꯁꯤ ꯐꯪꯒꯜꯂꯤ ꯑꯗꯨꯕꯨ ꯏꯁꯥꯃꯛꯇꯤ ꯄꯩꯁꯥꯁꯨ ꯌꯥꯝꯅ ꯂꯩꯇꯝꯅꯤꯅ ꯁꯪꯒꯁꯨ ꯌꯥꯝꯅ ꯂꯩꯇꯝꯅꯤꯅ ꯒꯣꯃꯦꯟ ꯊꯕꯛ ꯇꯧꯅꯤ ꯍꯥꯏꯕꯒꯤ ꯃꯃꯤꯗꯤ ꯏꯁꯥꯅ ꯎꯖꯗꯦ ꯁꯤꯒꯤ ꯄꯣꯠ ꯑꯁꯤ ꯑꯩꯈꯣꯏ ꯒꯣꯃꯦꯟꯀꯤ ꯏꯝꯄ꯭ꯂꯣꯏꯌꯤꯁ ꯃꯌꯥꯝ ꯒꯣꯃꯦꯟꯀꯤ ꯁꯤꯚꯤꯜ ꯁꯔꯚꯤꯁꯦꯁ ꯃꯌꯥꯝ ꯑꯃꯁꯤꯅ ꯄꯩꯁꯥ ꯄꯩꯁꯥꯗ ꯐꯣꯀꯁ ꯇꯧꯗꯕꯤꯗ ꯃꯣꯏ ꯃꯦꯔꯤꯠꯇ ꯑꯣꯏꯅ ꯍꯥꯏꯗꯤ ꯃꯤ ꯑꯃꯁꯤꯅ ꯀꯩꯒꯤ ꯃꯣꯏꯒꯤ ꯍꯩꯖ ꯁꯤꯡꯖꯕꯗꯨꯒꯤ ꯃꯇꯨꯡꯏꯟꯅ ꯃꯣꯏ ꯊꯕꯛ ꯈꯜꯂꯒꯗꯤ ꯌꯥꯝꯅ ꯐꯒꯗ꯭ꯔꯥꯅ ꯈꯜꯂꯤ ꯏꯁꯥꯃꯛꯁꯨ ꯌꯥꯎꯔꯛꯀꯗ꯭ꯔꯥꯅ ꯈꯜꯂꯤ ꯁꯤꯒꯤꯁꯤ ꯑꯣꯏꯔꯒꯗꯤ